ꯃꯅꯤꯄꯨꯔꯗ ꯂꯥꯏꯔꯤꯛ ꯍꯩꯕꯒꯤ ꯆꯥꯡ ꯑꯁꯤ ꯍꯧꯖꯤꯛ ꯐꯥꯎꯕꯒꯤ ꯑꯣꯏꯅꯗꯤ ꯑꯩꯈꯣꯏꯅ ꯌꯦꯡꯕ ꯃꯇꯝꯗ ꯁꯕꯦꯟꯇꯤ ꯄꯣꯏꯟ ꯅꯥꯏꯟꯇꯤ ꯄꯥꯔꯁꯦꯟ ꯑꯗꯨꯃꯥꯥꯏꯅ ꯂꯥꯏꯔꯤꯛ ꯍꯩꯕꯒꯤ ꯆꯥꯡꯁꯦ ꯃꯅꯤꯄꯨꯔꯗ ꯂꯩ ꯑꯗꯨꯒ ꯑꯩꯈꯣꯏ ꯃꯅꯤꯄꯨꯔ ꯁꯤꯗꯩꯁꯤꯗꯁꯨ ꯃꯅꯤꯄꯨꯔꯒꯤ ꯀꯦꯄꯤꯇꯦꯜ ꯏꯝꯐꯥꯜꯁꯦ ꯑꯅꯤ ꯊꯣꯛꯅ ꯈꯥꯏꯗꯣꯛꯏ ꯏꯝꯐꯥꯜ ꯏꯁ ꯋꯦꯁ ꯍꯥꯏꯅ ꯁꯨꯃꯥꯏꯅ ꯂꯩ ꯑꯗ ꯍꯥꯏꯔꯤꯕ ꯏꯝꯐꯥꯜ ꯏꯁ ꯋꯦꯁꯁꯤ ꯑꯅꯤꯁꯤ ꯆꯥꯡꯗꯝꯅꯕ ꯃꯇꯝꯗꯁꯨ ꯋꯦꯁꯂꯣꯝꯅ ꯈꯔ ꯈꯤꯇꯪ ꯍꯦꯟꯅ ꯂꯥꯏꯔꯤꯛ ꯂꯩꯕꯁꯤ ꯍꯦꯟꯕꯒꯨꯝ ꯇꯧꯏ ꯑꯗꯣ ꯍꯥꯏꯔꯤꯕ ꯏꯗꯨꯀꯦꯁꯟꯒꯤ ꯂꯥꯏꯔꯤꯛꯀꯤ ꯀꯩꯅꯣꯁꯦ ꯋꯥꯈꯜꯂꯣꯟ ꯑꯁꯤ ꯑꯩꯈꯣꯏꯒꯤ ꯈꯔ ꯈꯔꯗꯤ ꯑꯗꯨꯝ ꯆꯥꯎꯈꯠꯂꯛꯏ ꯁꯨꯝ ꯆꯥꯎꯈꯠꯇꯕꯤꯗ ꯂꯩꯕ ꯑꯗꯨꯃꯛꯄꯨꯗꯤ ꯅꯠꯇꯦ ꯑꯗꯣ ꯃꯅꯤꯄꯨꯔꯗꯁꯨ ꯂꯥꯏꯔꯤꯛ ꯍꯩꯕꯒꯤ ꯆꯥꯡꯁꯦ ꯆꯥꯎꯈꯠꯂꯛꯏ ꯍꯥꯏꯕ ꯇꯥꯔꯦ ꯑꯗꯨꯒ ꯑꯇꯣꯞꯄ ꯔꯥꯖ꯭ꯌꯁꯤꯡꯒ ꯚꯥꯔꯠꯀꯤ ꯑꯇꯣꯞꯄ ꯔꯥꯖ꯭ꯌꯁꯤꯡꯒ ꯆꯥꯡꯗꯝꯅꯕ ꯃꯇꯝꯗꯗꯤ ꯑꯩꯈꯣꯏꯒꯤ ꯃꯅꯤꯄꯨꯔꯒꯤ ꯀꯩꯅꯣꯁꯦ ꯂꯥꯏꯔꯤꯛ ꯍꯩꯕꯒꯤ ꯆꯥꯡ ꯑꯁꯦ ꯑꯗꯨꯝ ꯅꯦꯝꯃꯤ ꯍꯥꯏꯕ ꯇꯥꯔꯦ ꯑꯗꯣ ꯀꯔꯤꯒꯤꯗꯃꯛꯇꯅꯣ ꯍꯥꯏꯕ ꯃꯇꯝꯗ ꯃꯁꯤ ꯑꯩꯈꯣꯏꯅ ꯂꯩꯔꯤꯕ ꯃꯅꯤꯄꯨꯔꯗ ꯂꯩꯔꯤꯕ ꯏꯟꯐ꯭ꯔꯥ ꯏꯁꯇ꯭ꯔꯛꯆꯔ ꯑꯗꯒꯤ ꯂꯤꯡꯈꯠꯂꯤꯕ ꯁ꯭ꯀꯨꯜ ꯅꯨꯡ ꯑꯃ ꯑꯃ ꯃꯌꯥꯝꯁꯤꯡꯁꯦ ꯁꯤꯗꯩꯁꯤꯗ ꯑꯩꯈꯣꯏꯒꯤ ꯄ꯭ꯔꯥꯏꯕꯦꯠ ꯁ꯭ꯀꯨꯜ ꯃꯛꯇꯕꯨ ꯑꯣꯏꯔꯣ ꯌꯥꯝꯅ ꯐꯖꯅ ꯑꯩꯈꯣꯏꯒꯤ ꯑꯦꯗꯕꯥꯁ ꯑꯣꯏꯕ ꯑꯗꯒꯤ ꯗꯤꯕꯂꯞ ꯑꯣꯏꯕꯁꯦ ꯂꯩꯇꯕ ꯍꯥꯏꯕ ꯇꯥꯔꯦ ꯑꯗꯨꯒ ꯒꯣꯔꯃꯦꯟ ꯁ꯭ꯀꯨꯜꯁꯤꯁꯨ ꯑꯗꯨ ꯃꯉꯥꯏ ꯒꯣꯔꯃꯦꯟ ꯁ꯭ꯀꯨꯜꯁꯤꯅꯕꯨ ꯑꯃꯨꯛ ꯍꯦꯟꯅ ꯂꯩꯈꯤꯗ꯭ꯔꯦ ꯍꯥꯏꯕꯗꯤ ꯌꯥꯝꯅ ꯑꯣꯖꯥꯁꯤꯡꯁꯤꯅ ꯅꯦꯒ꯭ꯂꯦꯛ ꯆꯥꯕ ꯈꯣꯠꯄ ꯑꯗꯨꯒꯨꯝꯕ ꯐꯖꯅ ꯂꯥꯏꯔꯤꯛ ꯂꯥꯏꯁꯨ ꯇꯥꯛꯄꯤꯗꯕ ꯑꯗꯨꯅ ꯑꯉꯥꯡꯁꯤꯡꯁꯤꯅ ꯄ꯭ꯔꯥꯏꯕꯦꯠ ꯁ꯭ꯀꯨꯜꯒꯨꯝꯕꯗ ꯈꯔ ꯍꯦꯛ ꯑꯗꯨꯃꯥꯏꯅ ꯆꯠꯄ ꯑꯗꯨꯒ ꯄ꯭ꯔꯥꯏꯕꯦꯠ ꯁ꯭ꯀꯨꯜꯗ ꯆꯠꯂꯒꯁꯨ ꯉꯁꯥꯏꯒꯤ ꯃꯥꯒꯤ ꯇꯨꯏꯁꯟ ꯐꯤꯒꯨꯝꯕꯁꯦ ꯃꯁꯤꯒꯤꯁꯦ ꯀꯩꯅꯣ ꯄꯨꯕ ꯉꯝꯗꯕꯗꯒꯤ ꯌꯥꯝꯅ ꯋꯥꯕ ꯑꯗꯨꯒꯨꯝꯕ ꯀꯟꯗꯤꯁꯟꯗꯒꯤ ꯂꯥꯏꯔꯤꯛ ꯂꯥꯏꯁꯨ ꯍꯩꯕꯒꯤ ꯆꯥꯡꯁꯦ ꯅꯦꯝꯊꯔꯛꯄ ꯍꯥꯏꯕ ꯇꯥꯔꯦ ꯃꯅꯤꯄꯨꯔꯗ ꯇꯧꯔꯤꯕ ꯐꯤꯕꯝꯁꯦ ꯑꯗꯨꯒ ꯑꯇꯣꯞꯄ ꯔꯥꯖ꯭ꯌꯥꯗꯅ ꯍꯥꯏꯔꯤꯕ ꯁ꯭ꯀꯨꯜ ꯏꯟꯐ꯭ꯔꯥ ꯏꯁꯇ꯭ꯔꯛꯆꯔ ꯑꯃ ꯑꯃ ꯂꯩꯔꯤꯕ ꯃꯌꯥꯝꯁꯤꯡꯁꯦ ꯌꯥꯝꯅ ꯋꯦꯜ ꯗꯦꯕꯂꯞ ꯑꯣꯏꯕ ꯍꯥꯏꯕ ꯇꯥꯔꯦ ꯑꯗꯨꯅ ꯃꯈꯣꯏꯔꯣꯝ ꯃꯈꯣꯏꯅ ꯍꯦꯟꯅ ꯃꯅꯤꯄꯨꯔꯗꯒꯤ ꯂꯥꯏꯔꯤꯛ ꯂꯥꯏꯁꯨ ꯏꯖꯨꯀꯦꯁꯟꯒꯤ ꯃꯇꯥꯡꯗ ꯍꯦꯟꯅ ꯆꯥꯎꯈꯠꯄ ꯑꯗꯨꯃꯥꯏꯅ ꯑꯣꯏ ꯑꯅ ꯍꯥꯏꯕ ꯇꯥꯔꯦ